ꯃꯅꯤꯄꯨꯔꯗ ꯑꯇꯣꯞꯄ ꯑꯥꯎꯠꯁꯥꯏꯠꯇꯒꯤ ꯇꯨꯔꯤꯁꯁꯤꯡꯁꯤꯅ ꯀꯣꯏꯕ ꯂꯥꯛꯄꯗ ꯑꯩꯈꯣꯏꯒꯤ ꯃꯅꯤꯄꯨꯔꯗ ꯃꯅꯤꯄꯨꯔꯗꯒꯤ ꯄꯨꯊꯣꯛꯄ ꯄꯣꯠꯂꯝꯁꯤꯡ ꯑꯁꯤ ꯃꯈꯣꯏꯅ ꯂꯩꯕ ꯄꯩꯁꯥꯗꯨꯅ ꯑꯩꯈꯣꯏꯒꯤ ꯃꯅꯤꯄꯨꯔꯗ ꯏꯪꯀꯝ ꯀꯥꯏ ꯑꯗꯨꯒ ꯃꯅꯤꯄꯨꯔ ꯃꯈꯣꯏꯒꯤ ꯀꯣꯏꯕ ꯂꯥꯛꯄꯗ ꯃꯅꯤꯄꯨꯔꯗ ꯇꯨꯔꯤꯁꯁꯤꯡ ꯌꯦꯡꯕ ꯂꯥꯛꯄꯗ ꯃꯣꯏꯅ ꯇꯤꯀꯀꯦꯠ ꯀꯛꯄꯗꯨ ꯑꯗꯨꯒꯤ ꯄꯩꯁꯥꯁꯤꯡꯗꯨꯅ ꯑꯩꯈꯣꯏꯗ ꯏꯪꯀꯝ ꯀꯥꯏ ꯃꯈꯣꯏꯅ ꯄꯣꯠ ꯆꯩ ꯂꯩꯕ ꯑꯗꯨꯅ ꯑꯩꯈꯣꯏ ꯃꯅꯤꯄꯨꯔꯗ ꯌꯥꯝꯅ ꯏꯪꯀꯝ ꯄꯣꯔꯐꯤꯠ ꯂꯥꯀꯏ ꯃꯈꯣꯏꯒꯤ ꯑꯩꯈꯣꯏꯅ ꯌꯣꯜꯂꯤꯕ ꯄꯣꯠ ꯆꯩ ꯑꯗꯨ ꯂꯩꯕ ꯃꯇꯝꯗ ꯃꯈꯣꯏꯅ ꯄꯤꯔꯝꯂꯃꯤꯕ ꯁꯦꯜ ꯑꯗꯨꯅ ꯑꯩꯈꯣꯏꯗ ꯏꯪꯀꯝ ꯆꯥꯎꯅ ꯂꯥꯛꯏ